ꯅꯥꯎ ꯑꯩ ꯅꯍꯥꯟ ꯈꯨꯃꯨꯛꯇꯨ ꯌꯧꯔꯛꯑꯦ ꯑꯣꯟꯂꯥꯏꯟꯗ ꯑꯣꯟꯂꯥꯏꯟꯗ ꯀꯛꯄꯗꯣ ꯑꯗꯨ ꯈꯨꯃꯨꯛ ꯂꯥꯛꯏ ꯇꯣꯡꯀꯥꯟꯗ ꯏꯅꯨꯡ ꯅꯨꯡꯉꯥꯏꯔꯝꯗ꯭ꯔꯦꯗ ꯑꯩꯅꯗꯤ ꯃꯃꯟ ꯍꯣꯡꯉꯦꯗꯅ ꯑꯣꯟꯂꯥꯏꯟꯗꯒꯤ ꯑꯣꯏꯅ ꯆꯦꯜꯂꯨꯕꯅꯤ ꯑꯗꯨꯒ ꯈꯨꯌꯥꯗꯨ ꯊꯣꯠꯇꯕ ꯌꯥꯝ ꯀꯟ ꯀꯟ ꯂꯥꯎꯕ ꯑꯗꯨꯅ ꯁꯨꯝ ꯀꯨꯏꯅ ꯇꯣꯡꯖꯜꯂꯀꯥꯟꯗ ꯅꯥꯁꯨ ꯅꯥꯕ ꯑꯗꯒꯤ ꯂꯣꯡ ꯂꯥꯁꯇꯤꯡꯁꯨ ꯑꯣꯏꯗꯕ ꯑꯗꯣ ꯑꯩ ꯅꯍꯥꯟ ꯑꯣꯐꯔꯁꯨ ꯂꯩꯌꯦꯗꯅ ꯃꯃꯟꯁꯨ ꯈꯔ ꯍꯣꯡꯉꯦꯗꯅ ꯂꯩꯔꯨ ꯀꯛꯁꯤꯜꯂꯨꯔꯒ ꯑꯗꯨꯒ ꯄꯣꯠ ꯑꯁꯤ ꯌꯧꯔꯀꯥꯟꯗꯗꯤ ꯃꯆꯨꯗꯨꯁꯨ ꯐꯖꯕ ꯈꯔ ꯋꯥꯠꯂꯦ ꯑꯩꯅ ꯍꯥꯏꯗꯤ ꯑꯣꯟꯂꯥꯏꯟꯗ ꯃꯣꯏ ꯎꯠꯂꯤꯕ ꯄꯤꯛꯆꯔꯗꯨꯒ ꯑꯗꯒꯤ ꯌꯧꯔꯛꯀꯥꯟꯗꯨꯒ ꯈꯔ ꯈꯦꯠꯅꯔꯦ ꯑꯗꯨꯒ ꯑꯩ ꯋꯥꯈꯜꯗꯅ ꯈꯔꯁꯨ ꯁꯣꯐ ꯑꯣꯏꯔꯝꯗꯧ ꯃꯥꯟꯕ ꯃꯥꯏ ꯈꯔ ꯊꯣꯠꯂꯝꯗꯧ ꯃꯥꯟꯕ ꯃꯥꯏ ꯈꯨꯌꯥꯗꯣ ꯑꯗꯨꯒꯗꯤ ꯈꯨꯌꯥꯗꯨ ꯌꯥꯝꯅ ꯂꯕꯔꯗꯨ ꯀꯟ ꯀꯟ ꯀꯟ ꯂꯥꯎꯕꯗꯨ ꯑꯣꯏꯕ ꯑꯗꯨꯅ ꯆꯠꯀꯥꯟꯗ ꯃꯈꯣꯟꯁꯨ ꯌꯥꯝ ꯍꯧꯕ ꯑꯗꯒꯤ ꯇꯣꯡꯕꯗꯁꯨ ꯈꯨꯌꯥꯁꯤ ꯌꯥꯝ ꯅꯥꯕ ꯑꯣꯏꯕ ꯑꯁꯤ ꯀꯩꯅꯣ ꯈꯨꯃꯨꯛꯁꯤꯃꯗꯤ ꯇꯣꯡꯕ ꯅꯨꯡꯉꯥꯏꯇꯦ